ꯑꯩꯈꯣꯏꯒꯤ ꯌꯨꯝ ꯃꯅꯥꯛꯀꯨꯝꯕ ꯑꯗꯨꯒ ꯈꯨꯟꯒꯤꯗꯗꯤ ꯒ꯭ꯔꯥꯎꯟ ꯑꯆꯧꯕꯗꯤ ꯂꯩꯇꯦ ꯑꯗꯨꯕꯨ ꯒ꯭ꯔꯥꯎꯟ ꯑꯄꯤꯛꯄ ꯑꯃꯗꯤ ꯂꯩꯌꯦ ꯑꯩꯈꯣꯏꯒꯤ ꯌꯨꯝ ꯃꯊꯛ ꯃꯛꯇ ꯑꯗꯨ ꯒ꯭ꯔꯥꯎꯟꯗ ꯃꯤ ꯐꯨꯠꯕꯣꯜ ꯐꯨꯠꯕꯣꯜ ꯁꯥꯟꯅꯩ ꯑꯉꯥꯡ ꯑꯍꯟ ꯐꯨꯠꯕꯣꯜ ꯁꯥꯟꯅꯩ ꯑꯗꯨꯒ ꯀ꯭ꯔꯤꯛꯀꯦꯠ ꯁꯥꯟꯅꯩ ꯑꯗꯨꯒ ꯂꯝꯖꯦꯜ ꯆꯦꯟꯕ ꯍꯣꯠꯄꯒꯨꯝꯕ ꯃꯤꯅ ꯌꯥꯝ ꯁꯥꯟꯅꯩꯌꯦ ꯃꯤꯅ ꯌꯥꯝ ꯐꯤꯖꯤꯀꯦꯜꯒꯤ ꯇꯧꯋꯦ ꯑꯗꯨꯕꯨ ꯑꯩꯈꯣꯏ ꯈꯨꯟꯒꯤ ꯒ꯭ꯔꯥꯎꯟ ꯃꯤꯛꯄꯒꯤ ꯃꯔꯝ ꯑꯣꯏꯕꯒꯤ ꯑꯩꯈꯣꯏꯒꯤ ꯈꯨꯟꯗ ꯂꯩꯕ ꯅꯨꯄꯥꯈꯣꯏ ꯄꯥꯈꯪ ꯃꯆꯥꯈꯣꯏ ꯅꯨꯄꯤꯈꯣꯏ ꯑꯩꯈꯣꯏ ꯑꯃꯨꯔꯛꯇꯗꯤ ꯌꯥꯝ ꯁꯥꯟꯅꯕ ꯉꯝꯗꯦ ꯑꯗꯨꯕꯨ ꯈꯔ ꯈꯔ ꯑꯩꯈꯣꯏ ꯈꯥꯏꯅꯔꯒ ꯁꯥꯟꯅꯩ ꯑꯗꯨꯗ ꯐꯨꯠꯕꯣꯜꯒꯨꯝꯕ ꯁꯥꯟꯅꯩ ꯏꯕꯤꯅꯤꯡꯗ ꯐꯨꯠꯕꯣꯜ ꯁꯥꯟꯅꯩ ꯃꯣꯔꯅꯤꯡꯗ ꯂꯝꯖꯦꯜ ꯆꯦꯟꯅꯉꯥꯏꯒꯨꯝꯕ ꯑꯉꯥꯡꯈꯣꯏꯅ ꯇꯧꯋꯦ ꯑꯗꯨꯕꯨ ꯏꯕꯤꯅꯤꯡꯗ ꯕꯣꯜ ꯁꯥꯟꯅꯕꯗ ꯑꯩꯈꯣꯏ ꯈꯨꯟꯒꯤ ꯌꯨꯠꯈꯣꯏ ꯅꯨꯄꯥꯈꯣꯏꯗꯤ ꯃꯤ ꯌꯥꯝ ꯌꯥꯝꯃꯦ ꯑꯗꯨꯕꯨ ꯁꯥꯟꯅꯕꯗꯤ ꯌꯥꯝꯗꯦ ꯑꯗꯨꯗ ꯁꯥꯟꯅꯕꯁꯦ ꯑꯩꯈꯣꯏ ꯈꯨꯟ ꯉꯥꯛꯇ ꯁꯥꯟꯅꯗꯦ ꯑꯩꯈꯣꯏ ꯈꯨꯟ ꯑꯇꯣꯞꯄ ꯑꯩꯈꯣꯏꯒꯤ ꯅꯥꯏꯕꯔꯤꯡ ꯑꯩꯈꯣꯏꯒꯤ ꯑꯅꯛꯄ ꯈꯨꯟꯒꯤ ꯅꯨꯄꯥ ꯕꯣꯜ ꯁꯥꯟꯅꯕꯈꯣꯏ ꯃꯣꯏ ꯂꯥꯛꯑꯦ ꯑꯩꯈꯣꯏ ꯁꯥꯟꯅꯩ ꯑꯗꯨꯒ ꯑꯩ ꯑꯩꯍꯥꯛ ꯏꯁꯥꯃꯛꯁꯨ ꯑꯩꯁꯨ ꯏꯁꯄꯣꯔꯠꯁ ꯄꯥꯝꯕ ꯃꯤꯅꯤ ꯐꯨꯠꯕꯣꯜ ꯌꯥꯝ ꯄꯥꯝꯕ ꯃꯤꯅꯤ ꯐꯤꯖꯤꯀꯦꯜꯔꯣꯝꯗ ꯑꯗꯨꯒ ꯂꯝꯖꯦꯜ ꯆꯦꯟꯕꯁꯨ ꯌꯥꯝ ꯄꯥꯝꯕ ꯃꯤꯅꯤ ꯑꯩ ꯑꯗꯨꯒꯤ ꯑꯩꯁꯨ ꯑꯗꯨ ꯈꯨꯟ ꯑꯩꯈꯣꯏꯒꯤ ꯈꯨꯟꯒꯤ ꯒ꯭ꯔꯥꯎꯟ ꯃꯆꯥꯗꯨꯗ ꯑꯩꯁꯨ ꯏꯕꯤꯅꯤꯡ ꯈꯨꯗꯤꯡ ꯑꯩꯈꯣꯏꯁꯨ ꯕꯣꯜ ꯁꯥꯟꯅꯩ ꯄ꯭ꯔꯦꯛꯇꯤꯁ ꯇꯧꯋꯦ ꯃꯤ ꯁꯨꯗ꯭ꯔꯗꯤ ꯏꯔꯨꯞ ꯃꯄꯥꯡꯈꯣꯏ ꯑꯩꯈꯣꯏꯒꯤ ꯑꯅꯛꯄ ꯈꯨꯟꯗ ꯂꯩꯕ ꯈꯣꯏꯗꯣ ꯀꯧꯋꯦ ꯃꯣꯏꯒ ꯕꯣꯜ ꯄꯨꯂꯞ ꯄꯨꯂꯞ ꯁꯥꯟꯅꯃꯤꯟꯅꯩ ꯑꯗꯨꯗ ꯑꯩꯈꯣꯏ ꯑꯩꯈꯣꯏꯒꯤ ꯌꯥꯝ ꯑꯥꯏꯗꯤꯌꯥꯁꯨ ꯐꯪꯉꯦ ꯕꯣꯜꯒꯤ ꯏꯁꯀꯤꯜꯁꯨ ꯐꯪꯉꯦ ꯕꯣꯜꯒꯤ ꯏꯁꯇꯥꯃꯤꯅꯥ ꯕꯣꯜꯒꯤ ꯗꯤꯁꯤꯄ꯭ꯂꯤꯟ ꯑꯗꯨꯒ ꯑꯗꯨ ꯒ꯭ꯔꯥꯎꯟꯒꯤ ꯃꯦꯟꯇꯦꯅꯦꯟꯁꯀꯨꯝꯕ ꯑꯗꯨꯝ ꯇꯧꯋꯦ ꯑꯩꯈꯣꯏ ꯁꯣꯁꯦꯜ ꯋꯥꯛꯁꯨ ꯑꯗꯨꯝ ꯇꯧꯋꯦ ꯒ꯭ꯔꯥꯎꯟ ꯐꯍꯟꯅꯤꯡꯉꯥꯏꯒꯤ ꯒ꯭ꯔꯥꯎꯟꯁꯦ ꯁꯥꯟꯅꯕꯗ ꯑꯅꯥ ꯈꯣꯡ ꯈꯨꯠ ꯁꯣꯛꯇꯅꯉꯥꯏꯒꯤ ꯄꯣꯠ ꯂꯩꯔꯁꯨ ꯑꯩꯈꯣꯏ ꯑꯗꯨꯝ ꯁꯦꯡꯍꯜꯂꯦ ꯑꯦꯕ꯭ꯔꯤ ꯃꯟ ꯑꯗꯨ ꯃꯊꯛꯇ ꯑꯩꯈꯣꯏꯒꯤ ꯒ꯭ꯔꯥꯎꯟꯁꯦ ꯌꯥꯝ ꯃꯤ ꯁꯥꯟꯅꯕ ꯌꯥꯗꯕꯅꯤꯅ ꯑꯩꯈꯣꯏ ꯃꯤ ꯃꯁꯤꯡ ꯈꯥꯏꯅꯔꯒ ꯁꯥꯟꯅꯩ ꯃꯇꯝ ꯃꯇꯝ ꯄꯤꯅꯔꯒ ꯑꯗꯨ ꯁꯥꯟꯅꯕꯗ ꯑꯩꯈꯣꯏ ꯑꯩꯈꯣꯏꯒꯤ ꯑꯩꯈꯣꯏꯒꯤ ꯖꯨꯅꯤꯌꯔ ꯑꯩꯈꯣꯏꯒꯤ ꯏꯈꯥꯒꯤ ꯑꯉꯥꯡꯈꯣꯏꯅꯁꯨ ꯑꯩꯈꯣꯏꯒꯤ ꯑꯩꯈꯣꯏꯅ ꯁꯥꯟꯅꯕ ꯃꯑꯣꯡꯁꯦ ꯃꯣꯏꯁꯨ ꯌꯥꯝ ꯄꯥꯝꯃꯦ ꯑꯗꯨꯒ ꯃꯣꯏꯅꯁꯨ ꯑꯩꯈꯣꯏꯅ ꯑꯐꯕꯗ ꯁꯥꯟꯅꯕꯒꯤ ꯗꯤꯁꯤꯄ꯭ꯂꯤꯟ ꯄꯨꯏꯗ ꯃꯣꯏꯁꯨ ꯑꯩꯈꯣꯏꯕꯨ ꯏꯇꯨꯡ ꯏꯟꯅꯔꯒ ꯃꯣꯏꯁꯨ ꯁꯥꯟꯅꯩ ꯑꯩꯈꯣꯏꯒꯤ ꯑꯍꯟꯈꯣꯏꯅꯁꯨ ꯑꯩꯈꯣꯏꯕꯨ ꯑꯗꯨ ꯒ꯭ꯔꯥꯎꯟꯗꯨꯗ ꯃꯣꯏꯁꯨ ꯆꯥꯎꯔꯛꯂꯒ ꯑꯗꯨ ꯒ꯭ꯔꯥꯎꯟꯗꯨꯗ ꯁꯥꯟꯅꯔꯒ ꯆꯥꯎꯔꯛꯂꯒ ꯃꯤ ꯑꯇꯣꯞꯄ ꯂꯝꯗ ꯁꯥꯟꯅꯕꯁꯨ ꯌꯥꯎꯋꯦ ꯑꯗꯨꯒ ꯑꯩꯈꯣꯏ ꯑꯩꯈꯣꯏꯒꯤ ꯀꯥꯡꯕꯨ ꯀꯥꯡꯕꯨꯗ ꯅꯍꯥꯔꯣꯜꯈꯣꯏꯒꯤ ꯀꯥꯡꯕꯨꯗ ꯑꯩꯈꯣꯏꯁꯨ ꯁꯥꯟꯅꯕꯗ ꯃꯤꯒꯤ ꯂꯝ ꯆꯠꯂꯒ ꯁꯥꯟꯅꯕ ꯅꯦꯁꯅꯦꯜ ꯆꯠꯂꯒ ꯁꯥꯟꯅꯕꯒꯨꯝꯕꯁꯨ ꯌꯥꯝ ꯌꯥꯎꯋꯦ ꯑꯗꯨꯒ ꯑꯩꯈꯣꯏꯒꯤ ꯑꯩꯈꯣꯏꯒꯤ ꯈꯨꯟꯅ ꯑꯩꯈꯣꯏꯒꯤ ꯌꯨꯠ ꯈꯨꯟꯒꯤ ꯌꯨꯠ ꯐꯨꯠꯕꯣꯜ ꯐꯨꯠꯕꯣꯜꯒꯤ ꯌꯨꯠꯈꯣꯏꯅ ꯃꯣꯏꯅ ꯁꯤꯜꯂꯒ ꯀꯣꯆꯤꯡꯒꯨꯝꯕ ꯁꯤꯜꯂꯒ ꯑꯇꯣꯞꯄ ꯃꯄꯥꯜꯂꯝꯗꯒꯤ ꯑꯍꯧꯕ ꯀꯣꯆꯈꯣꯏ ꯋꯥꯏꯔꯒ ꯑꯗꯨꯒ ꯃꯣꯏꯅ ꯑꯩꯈꯣꯏꯒꯤ ꯑꯗꯨꯒꯤ ꯒ꯭ꯔꯥꯎꯟ ꯑꯄꯤꯛꯄ ꯑꯣꯏꯔꯁꯨ ꯄꯤꯛꯂꯁꯨ ꯑꯩꯈꯣꯏ ꯑꯗꯨꯗ ꯃꯣꯏꯅ ꯑꯩꯈꯣꯏꯕꯨ ꯀꯣꯆꯤꯡ ꯇꯧꯕꯤꯔꯒ ꯕꯣꯜ ꯁꯥꯟꯅꯕꯒꯨꯝꯕ ꯀꯣꯆꯤꯡ ꯇꯧꯕꯤꯔꯒ ꯑꯩꯈꯣꯏꯒꯤ ꯐꯨꯠꯕꯣꯜꯒꯤ ꯏꯁꯀꯤꯜꯒꯨꯝꯕꯗ ꯏꯝꯄ꯭ꯔꯨꯞꯃꯦꯟ ꯌꯥꯝ ꯂꯩꯌꯦ ꯑꯗꯨꯒꯤ ꯒ꯭ꯔꯥꯎꯟꯗꯨꯗ ꯑꯗꯨꯗ ꯑꯩ ꯑꯩꯍꯥꯛꯃꯛ ꯑꯩꯍꯥꯛꯃꯛꯁꯨ ꯐꯨꯠꯕꯣꯜ ꯁꯥꯟꯅꯕ ꯄꯥꯝꯕ ꯃꯤꯅꯤꯅ ꯑꯩꯁꯨ ꯑꯗꯨꯗ ꯑꯉꯥꯡ ꯑꯣꯏꯔꯤꯉꯩꯗꯒꯤ ꯑꯩꯈꯣꯏꯁꯨ ꯁꯥꯟꯅꯩꯌꯦ ꯑꯩꯈꯣꯏꯒꯤ ꯒ꯭ꯔꯥꯎꯟꯗꯣ ꯌꯥꯝ ꯆꯥꯎꯗ꯭ꯔꯁꯨ ꯁꯥꯟꯅꯩ ꯑꯗꯨꯗ ꯑꯃꯤꯛꯄ ꯑꯣꯏꯔꯁꯨ ꯑꯩꯈꯣꯏꯅ ꯋꯥꯈꯜ ꯆꯪꯅ ꯌꯨꯅꯤꯇꯤ ꯑꯣꯏꯅ ꯌꯥꯝ ꯁꯥꯟꯅꯩꯌꯦ ꯃꯤꯁꯨ ꯑꯇꯣꯞꯄ ꯃꯄꯥꯜ ꯂꯝꯗꯒꯤ ꯃꯤꯁꯨ ꯌꯦꯡꯕ ꯂꯥꯛꯑꯦ ꯃꯄꯥꯜ ꯂꯝ ꯃꯄꯥꯟ ꯑꯇꯣꯞꯄ ꯑꯩꯈꯣꯏꯒꯤ ꯈꯨꯟ ꯃꯅꯥꯛꯇ ꯂꯩꯕ ꯈꯨꯟ ꯈꯣꯏꯁꯨ ꯂꯩ ꯑꯗꯨꯗ ꯍꯦꯛ ꯁꯥꯟꯅꯕꯁꯨ ꯂꯥꯛꯑꯦ ꯑꯩꯈꯣꯏꯒꯤ ꯒ꯭ꯔꯥꯎꯟ ꯄꯤꯛꯑꯁꯨ ꯃꯣꯏꯅꯁꯨ ꯑꯗꯨꯝ ꯑꯩꯈꯣꯏꯅ ꯕꯣꯜ ꯁꯥꯟꯅꯕ ꯎꯕꯒꯤ ꯃꯣꯏꯁꯨ ꯑꯗꯨꯝ ꯂꯥꯛꯑꯦ ꯑꯗꯨꯒ ꯑꯇꯣꯞꯄ ꯃꯐꯝꯗꯁꯨ ꯑꯩꯈꯣꯏꯁꯨ ꯑꯩꯈꯣꯏꯅ ꯑꯩꯈꯣꯏꯒꯤ ꯃꯔꯨꯞꯈꯣꯏꯗꯣ ꯀꯧꯔꯒ ꯑꯩꯈꯣꯏ ꯈꯨꯟꯗ ꯂꯥꯛꯑꯣ ꯑꯩꯈꯣꯏ ꯈꯨꯟꯗ ꯁꯥꯟꯅꯁꯦꯒꯨꯝꯕꯁꯨ ꯌꯥꯝ ꯀꯧꯔꯒ ꯑꯩꯈꯣꯏꯁꯦ ꯌꯥꯝ ꯁꯥꯟꯅꯩ ꯕꯣꯜꯒꯨꯝꯕ ꯑꯗꯨ ꯅꯠꯇꯕ ꯑꯗꯨ ꯉꯥꯛꯇ ꯑꯣꯏꯗꯕꯅꯤꯅ ꯑꯩꯈꯣꯏꯒꯤ ꯈꯨꯟꯗ ꯑꯌꯨꯛ ꯑꯌꯨꯛꯇ ꯑꯩꯈꯣꯏ ꯑꯗꯨ ꯒ꯭ꯔꯥꯎꯟꯗꯨꯗ ꯕꯣꯜꯂꯤꯕꯣꯜ ꯕꯣꯜꯂꯤꯕꯣꯜ ꯕꯣꯜꯂꯤꯕꯣꯜ ꯁꯦꯝꯃꯦ ꯁꯥꯏꯠꯇ ꯕꯣꯜꯂꯤꯕꯣꯜ ꯁꯦꯝꯂꯒ ꯕꯣꯜꯂꯤꯕꯣꯜ ꯀꯣꯠ ꯁꯦꯝꯂꯒ ꯕꯣꯜꯂꯤꯕꯣꯜꯁꯨ ꯁꯥꯟꯅꯩ ꯕꯣꯜꯂꯤꯕꯣꯜ ꯀꯣꯆꯤꯡꯁꯨ ꯂꯧꯋꯦ ꯐꯨꯠꯕꯣꯜꯒꯤ ꯇꯥꯏꯞꯇ ꯑꯗꯨꯒ ꯐꯨꯠꯕꯣꯜ ꯕꯣꯜꯂꯤꯕꯣꯜ ꯁꯥꯟꯅꯩ ꯑꯩꯈꯣꯏ ꯑꯌꯨꯛ ꯑꯌꯨꯛꯇ ꯑꯩꯈꯣꯏꯒꯤ ꯈꯨꯟꯒꯤ ꯌꯨꯠꯈꯣꯏꯅ ꯌꯨꯠ ꯂꯤꯗꯔꯈꯣꯏꯅ ꯑꯩꯈꯣꯏꯒꯤ ꯑꯇꯣꯞꯄ ꯈꯨꯟꯗꯒꯤ ꯀꯣꯆ ꯀꯧꯔꯒ ꯑꯩꯈꯣꯏꯒꯤ ꯈꯨꯟꯗ ꯕꯣꯜ ꯁꯥꯟꯅꯕ ꯕꯣꯜꯂꯤꯕꯣꯜ ꯕꯣꯜꯂꯤꯕꯣꯜ ꯀꯣꯆꯤꯡ ꯇꯧꯍꯜꯂꯒ ꯁꯥꯟꯅꯍꯜꯂꯦ ꯑꯩꯈꯣꯏꯒꯤ ꯑꯉꯥꯡ ꯑꯉꯥꯡꯗꯒꯤ ꯍꯧꯔꯒ ꯑꯍꯟꯐꯥꯎꯕ ꯃꯣꯏ ꯁꯦꯂꯦꯛ ꯇꯧꯔꯒ ꯃꯣꯏ ꯑꯦꯕ꯭ꯔꯤ ꯇꯣꯔꯅꯥꯃꯦꯟ ꯑꯗꯨꯒ ꯑꯦꯕ꯭ꯔꯤ ꯑꯦꯕ꯭ꯔꯤ ꯏꯁꯄꯣꯔꯠꯀꯤ ꯇꯣꯔꯅꯥꯃꯦꯟꯗ ꯑꯩꯈꯣꯏ ꯑꯗꯨꯗ ꯄꯥꯔꯇꯤꯁꯤꯄꯦꯠ ꯇꯧꯍꯜꯂꯦ ꯑꯗꯨꯒ ꯑꯗꯨꯗ ꯑꯩꯈꯣꯏ ꯇꯣꯔꯅꯥꯃꯦꯟꯒꯨꯝꯕꯗ ꯑꯩꯈꯣꯏ ꯁꯥꯟꯅꯍꯜꯂꯦ ꯑꯩꯈꯣꯏ ꯑꯍꯟꯈꯣꯏꯅ ꯁꯤꯜꯂꯒ ꯑꯗꯨ ꯒ꯭ꯔꯥꯎꯟ ꯄꯤꯛꯂꯁꯨ ꯑꯩꯈꯣꯏꯒꯤ ꯒ꯭ꯔꯥꯎꯟꯗꯣ ꯐꯖꯅ ꯏꯌꯨꯁꯐꯨꯜ ꯏꯌꯨꯁ ꯇꯧꯋꯦ ꯐꯖꯅ ꯃꯦꯟꯇꯦꯟ ꯇꯧꯋꯦ ꯐꯖꯅ ꯁꯤꯖꯤꯟꯅꯩꯌꯦ ꯑꯩꯈꯣꯏꯅ ꯒ꯭ꯔꯥꯎꯟꯗꯣ